ꯑꯩꯈꯣꯏꯒꯤ ꯆꯠꯅꯕꯤꯒꯤ ꯍꯥꯟꯅꯒꯤ ꯑꯩꯈꯣꯏꯒꯤ ꯆꯠꯅꯕꯤꯒꯤ ꯑꯣꯏꯕ ꯃꯁꯛ ꯑꯗꯨꯝ ꯍꯥꯟꯅꯗꯩ ꯍꯧꯅ ꯃꯩꯇꯩꯒꯤ ꯑꯣꯏꯅ ꯂꯩꯖꯔꯝꯃꯤ ꯑꯩꯈꯣꯏ ꯅꯨꯄꯥꯅ ꯈꯨꯗꯩ ꯁꯦꯠꯄ ꯅꯨꯄꯤꯅ ꯐꯅꯦꯛ ꯁꯦꯠꯄ ꯑꯗꯨꯒ ꯅꯨꯄꯥꯅ ꯐꯩꯖꯣꯝ ꯁꯦꯠꯄ ꯍꯥꯏꯕꯅꯆꯤꯡꯕꯁꯤ ꯑꯩꯈꯣꯏꯒꯤ ꯃꯩꯇꯩꯒꯤ ꯅꯥꯠꯇ ꯆꯠꯅꯕꯤꯗ ꯑꯗꯨꯝ ꯂꯩꯔꯝꯃꯤ ꯄꯧꯅꯥ ꯕ꯭ꯔꯖꯕꯥꯁꯤ ꯕꯤꯔ ꯇꯤꯀꯦꯟꯗ꯭ꯔꯖꯤꯠ ꯊꯪꯒꯥꯜ ꯖꯦꯅꯦꯔꯦꯜꯒꯤ ꯃꯆꯥ ꯃꯁꯨꯅꯤ ꯍꯥꯏꯕꯒꯤꯗꯃꯛꯇꯁꯨ ꯑꯩꯈꯣꯏ ꯃꯩꯇꯩ ꯑꯃ ꯑꯣꯏꯅ ꯆꯥꯎꯊꯣꯛꯆꯩ